ꯍꯦꯜꯂꯣ ꯅꯨꯡꯉꯥꯏꯔꯤꯌꯦ ꯌꯥꯝ ꯊꯥꯖꯗꯅ ꯐꯣꯟ ꯇꯧꯔꯛꯏꯗ ꯉꯁꯤꯗꯤ ꯀꯩ ꯅꯨꯃꯤꯠ ꯑꯣꯏꯕꯩꯅꯣ ꯇꯧꯔꯤꯁꯤꯕꯣ

ꯌꯨꯝꯗ ꯂꯩꯌꯦ ꯌꯨꯝꯗ ꯑꯣ ꯐꯩꯅꯦ ꯐꯅꯤ ꯄꯨꯟꯁꯤ ꯊꯣꯂꯛꯑꯝꯗꯥꯏꯗ ꯍꯥꯏꯔꯛꯑꯣ ꯍꯥꯟꯅ ꯄꯥꯎ ꯄꯤꯕꯤꯔꯛꯑꯣ ꯑꯗꯨꯒ ꯑꯩꯈꯣꯏꯁꯨ ꯃꯇꯝꯗꯨ ꯉꯥꯏꯖꯔꯝꯒꯦ ꯊꯣꯂꯛꯄꯒꯤ ꯎꯝ

ꯑꯗꯨꯝ ꯑꯗꯨ ꯃꯔꯨꯞ ꯅꯪꯅ ꯀꯔꯤ ꯊꯣꯡꯉꯒ ꯄꯤꯖꯕ ꯄꯥꯝꯃꯤꯅꯣ ꯃꯅꯤꯄꯨꯔꯒꯤ ꯆꯥꯛ ꯏꯟꯁꯥꯡ ꯍꯥꯏꯔꯒꯗꯤ ꯎꯇꯤ ꯆꯒꯦꯝ ꯁꯤ ꯍꯥꯏꯗꯤ ꯀꯃꯟ ꯑꯣꯏꯅ ꯆꯠꯅꯕꯅꯤ ꯑꯇꯩ ꯑꯇꯣꯞꯄ ꯂꯝꯗꯗꯤ ꯀꯩꯁꯨ ꯊꯣꯏꯅ ꯍꯥꯏꯗꯤ ꯃꯁꯤ ꯆꯥꯗꯕꯅꯤ ꯃꯅꯤꯄꯨꯔꯗꯕꯣꯛꯇ ꯆꯥꯗꯕ ꯖꯥꯠꯇꯤ ꯍꯥꯏꯗꯤ ꯆꯤꯡꯃꯤꯁꯤꯡ ꯑꯗꯒꯤ ꯃꯩꯇꯩ ꯄꯥꯡꯉꯜꯁꯤꯡꯗꯤ ꯃꯁꯤ ꯊꯣꯡꯕ ꯀꯌꯥ ꯍꯩꯒꯟꯗꯦ ꯍꯥꯏꯕ ꯑꯗꯨ ꯃꯆꯜ ꯍꯥꯏꯕꯨ ꯃꯔꯨꯞꯅ ꯑꯔꯤꯕ ꯍꯥꯏꯗꯣ ꯌꯦꯡꯉꯣ ꯋꯥꯠꯂꯒꯁꯨ ꯑꯗꯨꯝ ꯍꯥꯏꯗꯤ ꯍꯧꯖꯤꯛꯇꯤ ꯑꯗꯨꯝ ꯏꯅꯛ ꯅꯛꯄ ꯗꯨꯀꯥꯟ ꯑꯃꯗ ꯐꯪꯕꯅꯤ ꯄꯣꯠ ꯃꯈꯩꯗꯣ ꯑꯗꯨꯝ ꯂꯣꯏ ꯌꯥꯎꯔꯝꯒꯅꯤꯗ ꯑꯗꯨꯒꯤꯗꯤ ꯑꯗꯣ ꯆꯒꯦꯝ ꯑꯣꯏꯔꯒꯅ ꯍꯋꯥꯏꯖꯥꯔ ꯂꯩꯕꯤꯕ꯭ꯔꯣ ꯃꯔꯨꯞꯀꯤꯕꯣ ꯑꯁ ꯑꯗꯨ ꯄꯛꯀꯥ ꯇꯥꯔꯦ ꯄꯛꯀꯥ ꯇꯥꯔꯦ ꯎꯝ ꯌꯥꯝ ꯐꯔꯝꯃꯦ ꯑꯗꯨꯗꯤ ꯆꯒꯦꯝ ꯑꯣꯏꯔꯗꯤ ꯑꯩꯈꯣꯏ ꯍꯦꯟꯇꯥꯛꯇꯨꯒꯤ ꯃꯔꯨꯞꯀꯤꯗꯨꯗ ꯐꯪꯉꯤꯕ꯭ꯔꯥ ꯐꯪꯗꯕ꯭ꯔꯥ ꯌꯨꯝꯗꯩꯒ ꯈꯤꯇꯪ ꯊꯥꯔꯛꯄꯩ ꯂꯩꯔꯤꯕꯥ ꯀꯃꯥꯏꯅ ꯇꯧꯔꯤꯅꯣ ꯍꯣꯏ ꯌꯥꯔꯦ ꯑꯩꯈꯣꯏꯒꯤ ꯆꯒꯦꯝꯁꯦ ꯑꯩꯈꯣꯏ ꯁꯤꯗꯀꯣ ꯊꯣꯡꯕꯁꯦ ꯁꯨꯃꯥꯏꯅ ꯊꯣꯡꯅꯕꯁꯨ ꯌꯥꯎꯋꯦꯕ ꯍꯦꯟꯇꯥꯛ ꯊꯥꯛꯑꯒ ꯃꯨꯅ ꯊꯣꯡꯕꯁꯨ ꯌꯥꯎꯋꯤ ꯑꯗꯒꯤ ꯉꯥꯔꯤ ꯊꯥꯛꯑꯒ ꯃꯆꯨ ꯊꯥꯛꯑꯒ ꯊꯣꯡꯕꯁꯨ ꯌꯥꯎꯋꯤ ꯃꯤ ꯃꯤꯒꯤ ꯑꯄꯥꯝꯕ ꯃꯋꯣꯡꯅꯦꯕ ꯇꯧꯔꯤꯁꯦ ꯑꯗꯨꯅ ꯎꯝ ꯉꯥꯔꯤ ꯑꯣꯏꯅ ꯊꯥꯛꯄꯤꯔꯣ ꯑꯗꯨꯒ ꯁꯒꯣꯜ ꯍꯋꯥꯏꯗꯨ ꯂꯩꯕ꯭ꯔꯥ ꯀꯃꯥꯏꯅ ꯇꯧꯋꯤ ꯍꯣꯏ ꯌꯥꯝꯕꯗꯤ ꯅꯠꯇꯦ ꯇꯠꯇꯠ ꯃꯍꯥꯎꯁꯨ ꯑꯣꯏꯅꯕ ꯑꯗꯒꯤ ꯃꯆꯨꯗꯨꯁꯨ ꯉꯥꯔꯤ ꯊꯥꯛꯄꯒꯤ ꯉꯧꯊ꯭ꯔꯣꯛ ꯉꯧꯕꯗꯣ ꯉꯧꯗꯅꯕ ꯍꯥꯏꯇꯥꯔꯦꯅꯦ ꯈꯤꯇꯪ ꯍꯥꯞꯄꯤꯌꯣ ꯁꯒꯣꯜ ꯍꯋꯥꯏꯗꯣ ꯁꯒꯣꯜ ꯍꯋꯥꯏ ꯑꯣꯏꯔꯒꯁꯨ ꯑꯉꯧꯕꯗꯤ ꯅꯠꯇꯦ ꯁꯒꯣꯜ ꯍꯋꯥꯏꯗꯁꯨ ꯑꯅꯤ ꯊꯣꯛꯏꯗꯅ ꯑꯗꯨꯗ ꯑꯃꯨꯕꯗꯣ ꯑꯣꯏꯅ ꯇꯧꯕꯤꯌꯣ ꯑꯗꯨꯒ ꯉꯥ ꯎꯝ ꯉꯥ ꯈꯔ ꯍꯥꯞꯄꯤꯔꯣ ꯑꯗꯩ ꯇꯤꯂꯧ ꯆꯅꯝ ꯁꯤꯡ ꯃꯔꯣꯏ ꯃꯄꯥꯡ ꯐꯖꯅ ꯊꯥꯛꯄꯤꯔꯣ ꯑꯗꯒꯤ ꯂꯣꯝꯕꯗꯤ ꯂꯩꯕ꯭ꯔꯥ ꯃꯔꯨꯞꯀꯤ ꯎꯝ ꯍꯣ ꯐꯪꯉꯒꯅꯁꯨ ꯍꯣꯏ ꯐꯪꯉꯦ ꯐꯪꯗ꯭ꯔꯁꯨ ꯊꯥꯛꯇ꯭ꯔꯁꯨ ꯀꯩꯁꯨꯕꯨꯗꯤ ꯀꯥꯏꯕ ꯅꯠꯇꯦ ꯃꯅꯝ ꯅꯨꯡꯁꯤꯅꯕ ꯍꯥꯏꯇꯥꯔꯦꯅꯦ ꯑꯗꯩ ꯊꯥꯛ ꯑꯣ ꯊꯥꯛꯀꯗꯕ ꯃꯄꯣꯠ ꯃꯈꯩꯗꯣ ꯊꯥꯛꯑꯒ ꯐꯖꯅ ꯊꯣꯡꯉꯣ ꯍꯥꯏꯗꯤ ꯀꯨꯀꯔꯗ ꯀꯥꯝꯃꯁꯨ ꯌꯥꯔꯦ ꯑꯃꯨꯔꯛ ꯑꯅꯤꯔꯛ ꯇꯪ ꯀꯥꯝꯍꯜꯂꯣ ꯑꯗꯨꯒ ꯊꯥꯡꯗꯔꯒ ꯁꯣꯛ ꯇꯧ ꯆꯦꯡꯅꯦ ꯎꯝ ꯆꯦꯡꯅꯦ ꯁꯒꯣꯜ ꯍꯋꯥꯏꯅꯦ ꯉꯥꯔꯤ ꯉꯇꯥꯏ ꯊꯥꯛꯇꯧꯕ ꯃꯆꯜꯁꯤꯡꯗꯣ

ꯇꯤꯂꯧ ꯆꯅꯝ ꯃꯔꯨꯏ ꯅꯄꯥꯛꯄꯤ ꯍꯧꯕ꯭ꯔꯣ ꯃꯔꯨꯞꯀꯤꯗ ꯑꯣ ꯎꯝ ꯃꯔꯣꯏ ꯅꯄꯥꯛꯄꯤꯒ ꯅꯥꯀꯨꯞꯄꯤꯒꯗꯣ ꯑꯩꯈꯣꯏꯒꯤ ꯄꯨꯔꯥ ꯐꯖꯅ ꯏꯟꯖꯥꯡꯁꯦ ꯉꯥꯒ ꯀꯩꯒ ꯐꯖꯅ ꯊꯥꯛꯄ ꯂꯣꯏꯔꯒ ꯊꯥꯡꯗꯔ ꯂꯣꯏꯁꯜꯂꯛꯑꯝꯗꯥꯏꯁꯤꯗ ꯑꯩꯈꯣꯏꯒꯤ ꯊꯥꯎ ꯁꯣꯛ ꯇꯧꯕ ꯍꯥꯏꯇꯥꯔꯦꯅꯦ ꯑꯗꯨ ꯍꯧꯖꯤꯛꯀꯤ ꯍꯥꯏꯔꯤꯕ ꯃꯔꯣꯏ ꯍꯣꯏ ꯇꯤꯂꯧ ꯆꯅꯝ ꯇꯉꯥꯏ ꯐꯗ꯭ꯔꯕꯨꯗꯤ ꯂꯩꯇ꯭ꯔꯗꯤ ꯑꯗꯨꯝꯁꯨ ꯌꯥꯏ ꯌꯥꯗꯦ ꯍꯥꯏꯕꯗꯤ ꯅꯠꯇꯦ ꯃꯍꯥꯎꯗꯣ ꯑꯩꯈꯣꯏ ꯃꯩꯇꯩꯒꯤ ꯍꯥꯏꯕ ꯑꯃ ꯂꯩꯗꯅ ꯑꯗꯨꯒꯤ ꯃꯅꯝ ꯅꯨꯡꯁꯤꯕ ꯃꯍꯥꯎꯗꯣ ꯇꯣꯉꯥꯟꯅ ꯐꯥꯎꯋꯤ ꯍꯥꯏꯕꯒꯤ ꯑꯩꯅ ꯑꯪ ꯑꯪ ꯑꯗꯨꯒ ꯍꯋꯥꯏꯖꯥꯔꯗꯣ ꯉꯁꯥꯏ ꯍꯧꯕꯗꯩ ꯊꯥꯛꯆꯟꯈ꯭ꯔꯗꯤ ꯊꯥꯡꯗꯔꯝꯗꯥꯏꯗ ꯉꯥꯛꯇꯪ ꯋꯥꯠꯂꯤꯉꯩꯗꯣ ꯑꯗꯨꯗꯁꯨ ꯈꯤꯇꯪ ꯌꯥꯝ ꯍꯥꯞꯇꯅ ꯈꯔ ꯑꯃ ꯊꯥꯛꯄꯤꯔꯣ ꯑꯗꯨꯒ ꯉꯥꯛꯇꯪ ꯁꯧꯍꯟꯕꯤꯔꯣ ꯁꯧꯍꯜꯂꯒ ꯑꯗꯨꯒ ꯎꯝ ꯍꯣꯏ ꯍꯣꯏ ꯍꯣꯏ ꯑꯥ ꯐꯅꯤ ꯐꯅꯤ ꯆꯥꯁꯤ ꯆꯥꯁꯤ ꯅꯣꯡꯃ ꯑꯥ ꯑꯥ ꯑꯥ ꯍꯣꯏ ꯍꯣꯏ ꯐꯔꯦ ꯐꯔꯦ ꯕꯥꯏ